ꯑꯩꯈꯣꯏꯅ ꯈꯨꯡꯒꯪꯗꯒꯤ ꯊꯣꯛꯄ ꯃꯇꯝꯗ ꯈꯨꯗꯣꯡꯆꯥꯗꯕ ꯊꯦꯡꯅꯕ ꯍꯥꯏꯕ ꯑꯃꯐꯥꯎ ꯑꯩꯈꯣꯏꯒꯤ ꯑꯩꯈꯣꯏꯗꯤ ꯈꯨꯡꯒꯪꯗ ꯂꯩꯔꯛꯄꯅꯤꯅ ꯑꯩꯈꯣꯏꯗꯤ ꯐꯤꯖꯦꯠ ꯆꯥꯛꯁꯦꯠꯇ ꯋꯥꯉꯥꯡ ꯁꯉꯥꯡꯗ ꯑꯩꯈꯣꯏꯒꯤ ꯈꯦꯠꯅꯕ ꯈꯔ ꯂꯥꯛꯑꯦ ꯑꯗꯨꯅ ꯑꯩꯈꯣꯏꯅ ꯁꯤꯗ ꯁꯨꯝ ꯑꯩꯈꯣꯏꯒꯤ ꯀꯔꯤ ꯍꯥꯏꯅꯤ ꯏꯝꯐꯥꯜ ꯑꯦꯔꯤꯌꯥꯁꯤꯗ ꯊꯣꯛꯄ ꯃꯇꯝꯗ ꯄ꯭ꯔꯣꯕ꯭ꯂꯦꯝ ꯊꯦꯡꯅꯩ ꯊꯦꯡꯅꯗꯕ ꯅꯠꯇꯦ ꯀꯔꯤꯒꯤꯅꯣ ꯍꯥꯏꯕ ꯃꯇꯝꯗ ꯃꯣꯏꯅꯁꯨ ꯑꯗꯨꯝ ꯑꯩꯈꯣꯏꯁꯤ ꯍꯥꯏꯐꯦꯠ ꯍꯟꯊꯅ ꯌꯦꯡꯕꯒꯤ ꯃꯑꯣꯡ ꯑꯃꯁꯨ ꯎꯏ ꯃꯔꯝꯗꯤ ꯋꯥꯉꯥꯡ ꯁꯉꯥꯡꯗ ꯈꯦꯠꯅꯔꯛꯄ ꯑꯩꯈꯣꯏꯒꯤ ꯀꯜꯆꯔꯦꯜ ꯀꯜꯆꯔꯦꯜ ꯑꯥꯗ ꯂꯩꯔꯤꯕ ꯀꯜꯆꯔꯗꯨꯒ ꯁꯤꯗ ꯊꯣꯛꯂꯛꯏꯕ ꯀꯜꯆꯔꯁꯤꯒ ꯏꯝꯐꯥꯜꯒꯤ ꯀꯜꯆꯔꯁꯤꯒ ꯑꯩꯈꯣꯏ ꯑꯥꯗ ꯂꯩꯔꯤꯕ ꯀꯜꯆꯔꯁꯤꯗꯤ ꯌꯥꯝ ꯈꯦꯠꯅꯩ ꯑꯗꯨꯅ ꯍꯣꯏ ꯈꯤꯇꯪ ꯀꯩꯅꯣ ꯗꯤꯐ꯭ꯔꯦꯟꯖ ꯈꯔꯗꯤ ꯂꯩ ꯍꯥꯏꯅ ꯍꯥꯏꯕ ꯇꯥꯔꯦ ꯔꯨꯔꯦꯜꯗꯒꯤ ꯂꯥꯛꯄꯅꯤꯅ ꯔꯨꯔꯦꯜ ꯀꯝꯃ꯭ꯌꯨꯅꯤꯇꯤꯗꯒꯤ ꯂꯥꯛꯄ ꯍꯥꯏꯕꯁꯦ ꯑꯩꯈꯣꯏꯒꯤ ꯑꯔꯕꯥꯟ ꯁꯤꯇꯤꯗ ꯂꯥꯛ ꯃꯇꯝꯗ ꯈꯦꯠꯅꯕꯗꯤ ꯑꯗꯨꯝ ꯍꯣꯏ ꯊꯦꯡꯅꯩ